ꯁ꯭ꯀꯨꯜꯁꯤꯡꯒ ꯃꯩꯍꯩꯔꯣꯏꯁꯤꯡꯗ ꯑꯥꯔꯠ ꯑꯃꯗꯤ ꯀ꯭ꯔꯥꯐꯄꯨ ꯑꯦꯛꯖꯥꯝꯄꯜ ꯑꯣꯏꯅ ꯄꯤꯗꯨꯅ ꯎꯠꯇꯨꯅ ꯇꯝꯕꯤ ꯃꯁꯤꯗ ꯅꯠꯇꯅ ꯊꯥꯏꯅꯗꯒꯤ ꯆꯠꯅꯔꯛꯂꯕ ꯊꯥꯏꯅꯗꯒꯤ ꯆꯠꯅꯔꯛꯂꯕ ꯆꯠꯅꯕꯤ ꯑꯃ ꯑꯣꯏꯅ ꯂꯝꯗꯝ ꯑꯁꯤꯒꯤ ꯆꯐꯨ ꯁꯥꯕ ꯃꯣꯔꯥ ꯁꯥꯕ ꯑꯃꯗꯤ ꯕꯣꯔꯥ ꯍꯧꯕ ꯀꯌꯥꯒ ꯑꯃꯁꯨ ꯂꯩ ꯃꯁꯤꯗ ꯅꯠꯇꯅ ꯂꯩꯒꯤ ꯂꯤꯒꯤ ꯄꯣꯂꯥꯡꯁꯤꯡ ꯀꯌꯥꯁꯨ ꯁꯥꯏ ꯀꯧꯅꯥꯒꯤ ꯐꯛ ꯑꯃꯗꯤ ꯄꯣꯂꯥꯡ ꯑꯁꯤꯗ ꯅꯠꯇꯅ ꯑꯇꯣꯞꯄ ꯄꯣꯠꯂꯝ ꯀꯌꯥ ꯑꯃꯁꯨ ꯄꯨꯊꯣꯛꯄꯗ ꯅꯠꯇꯅ ꯅꯣꯡꯃꯗ ꯍꯤꯡꯕꯗ ꯆꯪꯕꯗ ꯌꯥꯗ꯭ꯔꯕ ꯄꯣꯠꯂꯝ ꯑꯃꯁꯨꯡ ꯁꯤꯖꯤꯟꯅꯔꯤꯕ ꯃꯁꯤ ꯃꯌꯥꯝ ꯑꯁꯤꯅꯁꯨ ꯑꯉꯥꯡꯁꯤꯡꯗ ꯑꯃꯨꯛꯀ ꯃꯁꯛ ꯈꯪꯕ ꯄꯣꯠꯂꯝꯁꯤꯡ ꯑꯁꯤꯅ ꯃꯇꯦꯡ ꯑꯣꯏ ꯑꯉꯥꯡ ꯑꯣꯏꯔꯤꯉꯩꯗꯒꯤ ꯂꯥꯏꯗꯤ ꯁꯥꯕ ꯌꯥꯝꯅ ꯄꯥꯝꯂꯛꯏ ꯑꯩꯈꯣꯏꯒꯤ ꯂꯝꯒꯤ ꯃꯤꯌꯥꯝꯒꯤ ꯂꯥꯏꯗꯤ ꯁꯥꯕꯗ ꯊꯋꯥꯏ ꯌꯥꯝꯅ ꯌꯥꯎꯋꯤ ꯃꯁꯤꯅ ꯑꯩꯈꯣꯏꯒꯤ ꯁꯦꯟꯊꯣꯛꯂꯝꯕꯤ ꯑꯣꯏꯅꯁꯨ ꯁꯤꯖꯤꯟꯅꯩ ꯂꯝꯗꯝ ꯑꯁꯤꯒꯤ ꯃꯤꯑꯣꯏ ꯀꯌꯥ ꯃꯈꯜ ꯀꯌꯥꯒꯤ ꯂꯥꯏꯗꯤ ꯁꯥꯔꯒ ꯐꯖꯅ ꯂꯩꯁꯤ ꯂꯩꯊꯣꯟ ꯑꯃꯗꯤ ꯐꯤꯖꯦꯠ ꯂꯩꯇꯦꯡ ꯇꯧꯕꯤꯗꯨꯅ ꯐꯖꯅ ꯃꯥꯅ ꯃꯥꯅ ꯐ ꯄꯥꯝꯖꯕ ꯃꯑꯣꯡꯗ ꯁꯥꯟꯅꯩ ꯑꯃꯗꯤ ꯃꯗꯨꯕꯨ ꯀꯩꯊꯦꯜꯗ ꯄꯨꯈꯠꯇꯨꯅ ꯌꯣꯜꯂꯒ ꯌꯣꯜꯂꯒ ꯁꯦꯃꯤꯠꯂꯣꯟ ꯐꯒꯠꯍꯟꯕꯗꯁꯨ ꯃꯇꯦꯡ ꯑꯣꯏꯅꯩ ꯑꯩꯒꯤ ꯑꯣꯏꯅ ꯍꯥꯏꯔꯒꯗꯤ ꯑꯩꯈꯣꯏꯒꯤ ꯏꯃꯨꯡꯒꯤ ꯏꯆꯦꯁꯤꯡꯅ ꯂꯥꯏꯗꯤ ꯁꯥꯕ ꯌꯥꯝꯅ ꯁꯥꯕ ꯑꯩꯅ ꯌꯥꯝ ꯑꯉꯥꯡ ꯑꯣꯏꯔꯤꯉꯩꯗꯒꯤ ꯍꯧꯅ ꯃꯗꯨꯅꯁꯨ ꯑꯩꯕꯨ ꯄꯨꯛꯅꯤꯡ ꯊꯧꯒꯠꯂꯤ ꯑꯃꯗꯤ ꯁꯥꯅꯤꯡꯕꯒꯤ ꯑꯄꯥꯝꯕ ꯐꯥꯎꯍꯜꯂꯤ ꯑꯩ ꯂꯥꯏꯗꯤ ꯁꯥꯕ ꯌꯥꯝꯅ ꯐꯖꯅ ꯍꯩ ꯑꯩꯒꯤ ꯂꯥꯏꯗꯤꯁꯤꯡ ꯍꯧꯖꯤꯛꯁꯨ ꯕꯖꯥꯔꯗ ꯌꯣꯜꯂꯤ ꯑꯃꯗꯤ ꯃꯌꯥꯝꯅꯁꯨ ꯌꯥꯝꯅ ꯄꯥꯝꯅ ꯂꯩꯅꯩ ꯃꯁꯤꯅ ꯑꯩꯒꯤ ꯍꯤꯡꯕꯗ ꯂꯥꯏꯊꯣꯛꯍꯟꯕꯇ ꯅꯠꯇꯅ ꯁꯦꯟꯊꯣꯛ ꯂꯝꯕꯤꯁꯨ ꯑꯣꯏꯍꯜꯂꯤ